ꯅꯨꯡꯉꯥꯏꯔꯤꯌꯦ ꯅꯪꯗꯤ ꯀꯩ ꯌꯦꯟꯁꯥꯡ ꯆꯥꯒꯦ ꯎꯝ ꯑꯣ ꯑꯣ ꯑꯩꯗꯤ ꯑꯩꯁꯨ ꯏꯔꯣꯜꯂꯦ ꯀꯥꯡꯉꯧ ꯎꯝ ꯅꯨꯡꯉꯥꯏꯔꯤꯕꯣ ꯅꯪꯕꯣ ꯀꯃꯥꯏ ꯀꯃꯥꯏ ꯇꯧꯔꯤꯒꯦ ꯅꯁꯛ ꯎꯗꯕ ꯌꯥꯝ ꯀꯨꯏꯔꯦꯗ ꯊꯦꯡꯅꯁꯤ ꯀꯩꯅꯣ ꯁꯤꯟꯃꯥ ꯍꯣꯜꯗ ꯊꯦꯡꯅꯔ ꯂꯣꯏꯔꯦ ꯀꯩꯅꯣ ꯅꯨꯡꯁꯤꯕꯩ ꯅꯨꯡꯁꯤꯃꯟꯕꯩ ꯅꯨꯡꯁꯤꯃꯟꯕꯩ ꯍꯥꯏꯕ ꯀꯩꯅꯣꯗꯣ ꯍꯧꯖꯤꯛ ꯍꯧꯖꯤꯛ ꯍꯧꯖꯤꯛ ꯀꯥꯞꯄꯤ ꯃꯥꯜꯂꯦ ꯎꯝ

ꯌꯥꯏꯌꯦ ꯎꯝ ꯑꯉꯥꯡꯈꯩ ꯁ꯭ꯀꯨꯟ ꯆꯠꯂꯤꯌꯦ ꯅꯪꯒꯤꯗꯤ ꯀ꯭ꯂꯥꯁ ꯀꯌꯥ ꯀꯌꯥ ꯇꯝꯃꯦ ꯑꯣ ꯑꯣ ꯑꯣ ꯑꯩꯗꯤ ꯑꯅꯤꯅꯦ ꯑꯃꯅ ꯌꯨ ꯀꯦꯖꯤ ꯀꯥꯔꯦ ꯑꯩꯁꯨ ꯑꯃꯁꯨ ꯐꯥꯏꯚ ꯀꯥꯔꯦ ꯑꯥ ꯎꯝ ꯅꯪ ꯀꯩ ꯁ꯭ꯀꯨꯜꯅꯣ ꯑꯣ ꯑꯣ ꯑꯗꯨꯗꯤ ꯑꯩꯈꯣꯏꯁꯨ ꯑꯩꯈꯣꯏ ꯑꯩ ꯏꯆꯥ ꯅꯨꯄꯥꯁꯨ ꯇꯝꯃꯦ ꯑꯗꯨꯗꯤ ꯃꯣꯏ ꯁꯦꯛꯁꯟ ꯃꯥꯟꯅꯔꯗꯤ ꯈꯪꯅꯔꯝꯒꯅꯤ ꯅꯣꯏ ꯀꯩ ꯁꯦꯛꯁꯜ ꯑꯣ ꯑꯩꯈꯣꯏꯅ ꯀꯩꯅꯣꯅꯦ ꯇꯨꯂꯤꯞ ꯑꯗꯨꯗꯤ ꯃꯥꯟꯅꯗ꯭ꯔꯦ ꯎꯝ ꯀꯩꯗ ꯆꯠꯀꯦ ꯑꯣ ꯑꯣ ꯑꯣ ꯑꯩꯈꯣꯏꯅ ꯕꯦꯟ ꯆꯠꯂꯤꯕ ꯑꯃꯨꯛ ꯎꯝ ꯑꯥꯎ ꯑ ꯑꯥꯎ ꯂꯩꯁꯥꯔꯤꯉꯩꯒꯤ ꯑꯩꯈꯣꯏꯅꯒ ꯂꯥꯡꯉꯛꯄꯗꯣ ꯍꯧꯖꯤꯛꯇ ꯅꯤꯡꯁꯤꯡꯉꯛꯑꯒ ꯑꯥꯎ ꯑꯥꯎ ꯅꯤꯡꯁꯤꯉꯛꯑꯦ ꯍꯧꯖꯤꯛꯇ ꯆꯥꯅꯤꯡꯉꯛꯑꯦ ꯅꯪꯅ ꯄꯜꯂꯛꯄꯗꯒꯤ ꯎꯝ ꯅꯣꯡꯃ ꯆꯥꯁꯤꯀꯣ ꯑꯩꯔꯣ ꯑꯁ ꯀꯩꯏꯝ ꯍꯣꯠꯅꯗꯦꯗ ꯌꯨꯝꯗ ꯆꯥꯛ ꯈꯔ ꯊꯣꯡꯉ ꯄꯪꯂꯩ ꯂꯩꯔꯤꯅꯤ ꯅꯪꯗꯤ ꯀꯩꯗꯧꯔꯤꯕ ꯑꯣ ꯀꯩꯀꯩꯗꯤ ꯍꯧꯒꯦ ꯅꯣꯏꯗꯣ ꯎꯝ ꯑꯣ ꯎꯝ ꯑꯣ ꯃꯐꯩꯗꯣ ꯑꯩꯗꯤ ꯃꯐꯩꯗꯣ ꯌꯥꯝ ꯆꯥꯅꯤꯡꯉꯦ ꯑꯥ ꯑꯣ ꯈꯖꯤꯡ ꯎꯝ ꯑꯥ ꯑꯥ ꯑꯣ ꯑꯣ ꯎꯝ ꯑꯣ ꯎꯝ ꯅꯁꯥꯒꯤ ꯑꯣꯏꯗꯣꯏꯔꯣ ꯀꯩꯅꯣꯕ ꯑꯣ ꯑꯥ ꯑꯣ ꯎꯝ ꯎꯝ ꯎꯝ ꯎꯝ ꯑꯣ ꯑꯣ ꯅꯣꯡꯃꯗ ꯀꯌꯥ ꯀꯌꯥ ꯁꯥꯕꯤꯔꯤꯕ ꯑꯣ ꯐꯩꯅꯦ ꯅꯪ ꯎꯝ

ꯆꯤꯛꯀꯟ ꯃꯐꯩꯗ ꯑꯩꯈꯣꯏꯒꯤ ꯌꯦꯟꯒꯤ ꯃꯐꯩꯗꯨꯅ ꯀꯌꯥ ꯀꯌꯥ ꯄꯤꯒꯦ ꯑꯃꯗ ꯑꯣ ꯃꯐꯩ ꯑꯃꯗ ꯎꯝ ꯎꯝ ꯎꯝ ꯎꯝ ꯑꯣ ꯑꯣ ꯎꯝ ꯑꯣ ꯅꯣꯡꯃ ꯆꯥ ꯂꯥꯛꯇꯔꯦ ꯅꯪ ꯀꯩꯅꯣ ꯇꯧꯏꯉꯩꯗ ꯅꯪ ꯂꯩꯔꯤꯉꯩꯗ ꯎꯝ ꯍꯣꯏ ꯂꯥꯛꯀꯦ ꯎꯝ ꯑꯣ ꯀꯩ ꯅꯣꯏꯒꯤꯁꯦ ꯀꯩꯅꯣꯅꯦꯕ ꯑꯣ ꯅꯣꯏꯒꯤꯁꯦ ꯐꯥꯁ ꯁꯦꯀꯦꯟ ꯑꯦꯝ ꯑꯥꯔꯒꯤ ꯄꯔꯦꯡꯗꯣ ꯑꯣꯏꯗꯣꯏꯅꯦꯕꯀꯣ ꯑꯣ ꯑꯣ ꯑꯗꯥꯏꯗꯨꯗ ꯁꯨꯝ ꯎꯝ ꯃꯃꯤꯡꯗꯤ ꯀꯩ ꯊꯣꯟꯒꯦ ꯑꯥ ꯑꯥ ꯑꯣ ꯑꯣ ꯑꯗꯥꯏꯗꯗꯤ ꯍꯥꯡꯗꯤ ꯌꯥꯝ ꯍꯥꯡꯅꯕꯅꯦ ꯑꯩꯈꯣꯏꯒꯤ ꯍꯩ ꯃꯍꯤ ꯀꯔꯤ ꯀꯔꯥ ꯀꯩꯅꯣ ꯇꯧꯕꯩꯁꯨ ꯌꯥꯝ ꯍꯥꯡꯏꯗꯅ

ꯅꯨꯡꯉꯥꯏ ꯅꯨꯡꯉꯥꯏꯅ ꯋꯥꯈꯜ ꯅꯨꯡꯉꯥꯏ ꯅꯨꯡꯉꯥꯏꯅ ꯂꯩꯊꯣꯛꯎ ꯅꯍꯥ ꯑꯣꯏꯅꯕ ꯎꯝ

ꯆꯥꯁꯤ ꯀꯩꯅꯣ ꯎꯝ ꯑꯣꯛ ꯆꯥꯁꯦ

ꯎꯝ ꯅꯪ ꯊꯥꯏꯅ ꯑꯣꯛ ꯌꯥꯝ ꯄꯥꯝꯕꯗꯣ ꯅꯤꯡꯁꯤꯡꯕ꯭ꯔ

ꯍꯧꯖꯤꯛꯁꯤ ꯄꯨꯡ ꯀꯌꯥ ꯇꯥꯔꯖꯥꯅꯣ ꯈꯪꯗꯦ ꯇꯧꯔꯤꯁꯦ ꯑꯣ ꯏꯕꯥꯟꯅꯤꯅ ꯋꯥꯔꯤ ꯁꯥꯟꯅꯔꯛꯏꯁꯦ ꯀꯨꯏꯔꯝꯃꯅꯤ ꯃꯤꯅꯤꯠ ꯀꯌꯥ ꯆꯠꯂ ꯖꯥꯠꯅꯣ

ꯑꯣ ꯑꯩꯈꯣꯏꯗꯤ ꯁꯥꯟꯅꯁꯦ ꯁꯥꯟꯅꯁꯦ ꯎꯝ ꯑꯅꯥ ꯑꯌꯦꯛꯇꯤ ꯌꯥꯎꯗꯦ ꯅꯪꯒꯤꯗꯤ ꯅꯪꯗꯤ ꯌꯥꯎꯗꯕ꯭ꯔꯣ ꯑꯣ ꯅꯣꯏ ꯅꯨꯄꯥꯅ ꯀꯩ ꯍꯣꯠꯅꯔꯤ

ꯑꯣ ꯀꯩꯏꯝ ꯇꯧꯗꯦꯗ ꯑꯗꯨꯝ ꯌꯨꯝꯒꯤ ꯊꯕꯛ ꯏꯪꯒꯥꯡ ꯈꯔ ꯇꯧꯔ ꯄꯪꯂꯩꯗ ꯂꯩ ꯇꯧꯔꯤꯁꯦ ꯌꯥꯝ ꯁꯥꯏꯀꯣ ꯍꯧꯖꯤꯛꯁꯦ ꯑꯩꯁꯨꯅꯦ ꯑꯉꯥꯡ ꯎꯝ ꯁ꯭ꯀꯨꯜ ꯆꯠꯄꯒꯤ ꯑꯉꯥꯡ ꯐꯤꯔꯣꯟ ꯃꯌꯥꯝ ꯇꯤꯡꯁꯜꯂꯝꯃꯤꯅꯤ ꯑꯩꯁꯨ ꯁꯥꯃꯟꯗꯅ ꯑꯣꯏꯟꯗꯅ ꯂꯩꯕꯥꯛꯇ ꯑꯗꯨꯝ ꯇꯧ ꯂꯩꯔ ꯅꯣꯏ ꯑꯉꯥꯡꯒꯤ ꯑꯦꯛꯖꯥꯝꯗꯤ ꯀꯨꯏꯔꯝꯃꯔꯣꯏꯅꯦ ꯀꯣ ꯗꯦꯠ ꯑꯥꯏꯠꯅꯤ ꯍꯥꯏꯕ꯭ꯔ ꯀꯩꯅꯣꯝ ꯍꯥꯏꯗꯥꯏꯅꯦ ꯅꯣꯏ ꯅꯆꯥꯅꯨꯄꯤꯗꯤ ꯂꯣꯏ ꯍꯩꯔꯝꯃꯅꯤ ꯎꯝ ꯑꯩꯈꯣꯏꯁꯨꯅꯤ ꯂꯥꯏꯔꯤꯛ ꯄꯥꯎ ꯌꯥꯗꯦꯅꯦ ꯐꯣꯟꯇ ꯀꯩꯅꯣ ꯇꯧꯗꯅ ꯁꯨꯝ ꯇꯧ ꯂꯩ ꯍꯥꯏꯕ ꯅꯣꯏ ꯅꯆꯥꯅꯨꯄꯤ ꯃꯁꯛ ꯐꯖꯔꯝꯒꯅꯤ ꯐꯖꯕ꯭ꯔ ꯅꯪ ꯅꯪ ꯂꯧꯔꯗꯤ ꯐꯖꯔꯝꯒꯅꯤꯀꯣ ꯅꯪ ꯅꯨꯄꯥ ꯂꯧꯔꯗꯤ ꯈꯪꯗ꯭ꯔꯦ ꯐꯖꯩꯗꯨꯗꯤ ꯅꯪ ꯊꯥꯏꯅ ꯌꯥꯝ ꯐꯖꯔꯛꯏ ꯀꯩꯅꯣ ꯎꯏꯅ ꯅꯪꯗꯤ ꯊꯥꯏꯅ ꯐꯖꯕꯗ ꯅꯨꯄꯥ ꯃꯌꯥꯝ ꯇꯥꯟꯅꯗꯅ ꯃꯀꯣꯛꯀ ꯀꯥꯏꯅꯕ ꯌꯥꯎꯈ꯭ꯔꯤꯗ ꯈꯪꯗ꯭ꯔꯣ ꯎꯝ ꯅꯪ ꯀꯥꯎꯊꯣꯛꯎꯔꯃꯥꯜꯂꯦ ꯑꯗꯨ ꯎꯝ ꯎꯝ ꯃꯥꯅꯦ ꯏꯕꯥꯅꯤꯒꯤ ꯊꯥꯏꯅꯩ ꯈꯨꯂꯥꯡꯗꯣ ꯅꯪ ꯀꯥꯎꯈ꯭ꯔꯕꯣ ꯑꯗꯣ ꯏꯕꯥꯅꯤꯒꯤ ꯈꯨꯂꯥꯡꯗꯣ ꯑꯣ ꯏꯕꯥꯅꯤ ꯄꯥꯈ꯭ꯔꯗꯤ ꯍꯦꯛꯇ ꯀꯩꯅꯣ ꯃꯤꯒꯁꯦ ꯀꯤꯗꯕꯤ ꯅꯠꯇ꯭ꯔꯣ

ꯈꯪꯗ꯭ꯔꯦꯗ ꯑꯃꯨꯛ ꯊꯥꯏꯅꯩꯗꯣ ꯍꯟꯖꯜꯂꯣ ꯌꯥꯔꯔꯣꯏꯅꯦ ꯀꯣ ꯍꯣꯏ ꯍꯣꯏ ꯍꯣꯏ ꯊꯝꯃꯣ ꯊꯝꯃꯣ